ꯁꯍꯔ ꯑꯃꯁꯨꯡ ꯈꯨꯡꯒꯪꯒꯤ ꯁ꯭ꯀꯨꯜꯁꯤꯡꯒꯤ ꯃꯔꯛꯇ ꯌꯥꯝꯅ ꯆꯥꯎꯅ ꯈꯦꯅꯕ ꯂꯩ ꯃꯔꯝꯁꯤꯡ ꯑꯗꯨꯗꯤ ꯁꯍꯔꯗꯗꯤ ꯁ꯭ꯀꯨꯜ ꯌꯥꯝꯅ ꯂꯩ ꯈꯨꯡꯒꯪꯗꯗꯤ ꯁ꯭ꯀꯨꯜ ꯂꯩꯕꯒꯤ ꯆꯥꯡ ꯌꯥꯝꯅ ꯋꯥꯠꯂꯤ ꯁꯍꯔꯒꯤ ꯐꯦꯃꯤꯂꯤ ꯑꯌꯥꯝꯕꯗꯤ ꯏꯅꯥꯛ ꯈꯨꯜꯂꯤ ꯃꯆꯥ ꯃꯁꯨꯁꯤꯡ ꯁ꯭ꯀꯨꯜ ꯆꯠꯅꯕ ꯇꯧꯍꯜꯂꯤ ꯈꯨꯡꯒꯪꯗꯗꯤ ꯁꯨꯕ ꯅꯣꯝꯕꯒꯤ ꯐꯦꯃꯤꯂꯤ ꯑꯣꯏꯕꯅ ꯁ꯭ꯀꯨꯜ ꯆꯠꯄꯒꯤ ꯆꯥꯡ ꯌꯥꯝꯅ ꯅꯦꯝꯃꯤ ꯁꯍꯔꯗꯗꯤ ꯂꯝꯕꯤ ꯊꯣꯡꯒꯤ ꯈꯨꯗꯣꯡ ꯆꯥꯕꯅ ꯃꯔꯝ ꯑꯣꯏꯔꯒ ꯂꯥꯏꯔꯤꯛ ꯇꯝꯕꯗ ꯆꯪꯗ꯭ꯔꯕ ꯌꯥꯗꯕ ꯄꯣꯠ ꯈꯨꯗꯤꯡꯃꯛ ꯐꯪꯏ ꯈꯨꯡꯒꯪꯗꯗꯤ ꯂꯝꯕꯤ ꯊꯣꯡ ꯈꯨꯗꯣꯡ ꯆꯥꯗꯕꯅ ꯃꯔꯝ ꯑꯣꯏꯔꯒ ꯂꯥꯏꯔꯤꯛꯀꯤ ꯄꯣꯠꯂꯝ ꯌꯥꯝꯅ ꯋꯥꯠꯂꯤ ꯑꯣꯖꯥꯁꯤꯡꯒꯤ ꯃꯔꯛꯇꯁꯨ ꯁꯍꯔꯗꯅ ꯄꯩꯁꯥ ꯌꯥꯝꯅ ꯃꯔꯥꯡ ꯀꯥꯏꯅ ꯐꯪꯕ ꯍꯦꯜꯂꯤ ꯁ꯭ꯀꯨꯜ ꯌꯥꯝꯅ ꯂꯩꯕꯅ ꯑꯃꯗꯤ ꯁꯥꯇ꯭ꯔꯥ ꯌꯥꯝꯕꯒꯤꯅꯤ ꯑꯗꯨꯕꯨ ꯈꯨꯡꯒꯪꯗꯗꯤ ꯌꯥꯝꯅ ꯋꯥꯠꯂꯤ